ꯑꯩꯈꯣꯏꯒꯤ ꯂꯝꯗꯝ ꯑꯁꯤꯗ ꯂꯩꯕ ꯃꯃꯤꯡ ꯂꯩꯔꯕ ꯂꯥꯏꯅꯤꯡꯒꯤ ꯃꯐꯝ ꯈꯔ ꯍꯥꯏꯔꯒꯗꯤ ꯀꯣꯅꯨꯡ ꯃꯃꯥꯡꯗ ꯂꯩꯕ ꯒꯣꯕꯤꯟꯗꯖꯤ ꯇꯦꯝꯄꯜ ꯀꯩꯁꯥꯝꯄꯥꯠꯇ ꯂꯩꯕ ꯁ꯭ꯀꯣꯟ ꯃꯟꯗꯤꯔ ꯍꯠꯇꯥꯒꯤ ꯋꯥꯔ ꯁꯤꯝꯃꯤꯇ꯭ꯔꯤ ꯃꯅꯥꯛꯇ ꯂꯩꯕ ꯍꯠꯇꯥ ꯃꯁꯇꯖꯤꯠ ꯑꯗꯨꯒ ꯈ꯭ꯔꯤꯁꯇꯦꯟꯁꯤꯡꯒꯤ ꯃꯐꯝꯗ ꯂꯩꯕ ꯈ꯭ꯔꯤꯁꯇꯦꯟꯁꯤꯡꯒꯤ ꯆꯔꯆ ꯗꯨꯂꯥꯂꯦꯟꯗ ꯃꯔꯨ ꯑꯣꯏꯅ ꯂꯩꯕ ꯕꯞꯇꯤꯁ ꯆꯔꯆ ꯑꯁꯤꯒꯨꯝꯕ ꯀꯌꯥ ꯑꯁꯤ ꯄꯟꯕ ꯌꯥꯏ